ꯑꯩꯒꯤ ꯏꯆꯤꯜ ꯏꯅꯥꯎꯁꯤꯡ ꯂꯩ ꯏꯆꯤꯜ ꯏꯅꯥꯎꯁꯤꯡ ꯑꯁꯦ ꯑꯩꯒꯤ ꯑꯩꯒꯤ ꯃꯥꯒꯤ ꯃꯥꯒꯤ ꯃꯣꯠ ꯈꯦꯠꯅꯩ ꯃꯔꯝ ꯑꯗꯤ ꯑꯗꯨꯒ ꯂꯤꯕꯤꯡ ꯏꯁꯇꯥꯏꯜꯁꯨ ꯂꯣꯏꯅ ꯈꯦꯠꯅꯩ ꯑꯩꯒꯤ ꯏꯌꯥꯝꯕꯁꯤꯡ ꯑꯩꯒꯤ ꯏꯅꯥꯎꯁꯤꯡ ꯑꯩꯒꯤ ꯏꯌꯥꯝꯕꯅ ꯊꯕꯛ ꯇꯧꯋꯦ ꯑꯩꯅ ꯕꯤꯖꯤꯅꯦꯁꯅꯤ ꯑꯩꯒꯤ ꯏꯅꯥꯎꯅꯨꯄꯥꯁꯨ ꯑꯩꯈꯣꯏꯒꯤ ꯏꯟꯖꯤꯅꯤꯌꯥꯔꯤꯡ ꯇꯝꯃꯤ ꯃꯔꯝ ꯑꯗꯨꯅ ꯃꯥꯒꯤ ꯃꯥꯒꯤ ꯄ꯭ꯔꯣꯐꯦꯁꯟꯗ ꯂꯣꯏꯅ ꯈꯦꯠꯅꯩ ꯏꯆꯤꯜ ꯏꯅꯥꯎꯁꯦ ꯃꯈꯣꯏ ꯕꯕꯥꯅ ꯑꯃꯠꯇ ꯑꯣꯏꯅ ꯄꯣꯛꯂꯕꯁꯨ ꯃꯥꯏ ꯃꯥꯒꯤ ꯄ꯭ꯔꯣꯐꯦꯁꯟ ꯑꯁꯦ ꯂꯣꯏꯅ ꯇꯣꯉꯥꯜꯂꯤ ꯑꯗꯨꯒ ꯋꯥꯈꯜꯁꯨ ꯃꯥꯒꯤ ꯃꯥꯒꯤ ꯇꯣꯉꯥꯜꯂꯤ ꯋꯥꯈꯜ ꯇꯣꯉꯥꯟꯕꯩ ꯃꯇꯨꯡꯏꯟꯅ ꯃꯥꯒꯤ ꯃꯥꯒꯤ ꯊꯕꯛꯁꯨ ꯑꯗꯨꯝ ꯇꯧꯊꯣꯔꯛꯄ ꯊꯕꯛꯁꯤꯡ ꯑꯗꯨꯅ ꯑꯗꯨꯝ ꯇꯣꯉꯥꯜꯂꯤ ꯍꯥꯏꯕ ꯋꯥꯈꯜꯂꯣꯟꯗꯣ ꯇꯥꯛꯏ ꯏꯆꯤꯜ ꯏꯅꯥꯎ ꯄꯨꯟꯖꯔꯒꯁꯨ ꯏꯆꯤꯜ ꯏꯅꯥꯎ ꯂꯩ ꯂꯩꯕ ꯃꯔꯝꯅ